ꯑꯩꯈꯣꯏꯒꯤ ꯃꯅꯤꯄꯨꯔꯤ ꯂꯣꯟꯁꯦ ꯌꯥꯝꯅ ꯌꯨꯅꯤꯛ ꯑꯣꯏꯕ ꯂꯣꯟꯅꯦ ꯍꯥꯏꯗꯤ ꯃꯅꯤꯄꯨꯔ ꯈꯛꯇꯗ ꯉꯥꯡꯅꯕ ꯂꯣꯟꯅꯦ ꯑꯣꯜ ꯑꯣꯕꯔ ꯏꯟꯗ꯭ꯌꯥꯅ ꯉꯥꯡꯅꯕ ꯂꯣꯟ ꯅꯠꯇꯦꯕꯀꯣ ꯑꯗꯒꯤ ꯑꯩꯈꯣꯏ ꯃꯅꯤꯄꯨꯔꯤ ꯂꯣꯟꯁꯦ ꯏꯝꯐꯥꯜꯗ ꯂꯩꯕ ꯃꯤ ꯑꯃꯒꯤ ꯂꯣꯟ ꯋꯥ ꯈꯨꯉꯥꯡꯒ ꯑꯗꯒꯤ ꯀꯛꯆꯤꯡꯗ ꯂꯩꯕꯒꯤ ꯃꯤꯒꯤ ꯋꯥ ꯈꯨꯉꯥꯡꯒꯁꯦ ꯇꯣꯇꯦꯜꯂꯤ ꯗꯤꯐ꯭ꯔꯦꯟ ꯅꯠꯇ꯭ꯔꯁꯨ ꯈꯔꯗꯤ ꯈꯦꯠꯅꯩ ꯍꯥꯏ ꯇꯥꯔꯦꯀꯣ ꯍꯥꯏꯗꯤ ꯂꯩꯔꯤꯕ ꯃꯐꯝ ꯃꯐꯝꯗꯨꯒꯤ ꯑꯣꯏꯅ ꯂꯣꯟꯁꯤꯁꯨ ꯈꯦꯠꯅꯩ ꯑꯗꯒꯤ ꯃꯩꯇꯩꯂꯣꯟꯁꯦ ꯑꯔꯤꯕ ꯃꯩꯇꯩꯂꯣꯟ ꯍꯥꯏꯕ ꯑꯃꯁꯨ ꯂꯩ ꯑꯗꯨꯒ ꯑꯅꯧꯕ ꯃꯩꯇꯩꯂꯣꯟ ꯍꯥꯏꯗꯤ ꯍꯧꯖꯤꯛ ꯍꯧꯖꯤꯛ ꯑꯩꯈꯣꯏꯅ ꯉꯥꯡꯅꯔꯤꯕ ꯂꯣꯟꯁꯦ ꯁꯤꯁꯤꯅ ꯑꯅꯧꯕꯅꯦꯕ ꯑꯔꯤꯕ ꯂꯣꯟ ꯍꯥꯏꯔꯒꯅ ꯊꯥꯏꯅ ꯊꯥꯏꯅ ꯅꯤꯡꯊꯧ ꯃꯣꯏ ꯄꯥꯜꯂꯤꯕ ꯃꯇꯝꯗ ꯉꯥꯡꯅꯈꯤꯕ ꯂꯣꯟꯗꯣ ꯑꯗꯨꯅ ꯑꯔꯤꯕ ꯂꯣꯟ ꯑꯣꯏꯔꯦ ꯑꯗꯨꯒ ꯏꯕꯒꯤ ꯃꯇꯥꯡꯗ ꯍꯥꯏꯔꯒꯅ ꯑꯩꯈꯣꯏꯒꯤ ꯃꯅꯤꯄꯨꯔꯤ ꯂꯦꯡꯒ꯭ꯋꯦꯖꯁꯦ ꯑꯅꯤ ꯊꯣꯛꯅ ꯏꯕ ꯌꯥꯏ ꯑꯃꯅ ꯕꯦꯡꯒꯂꯤꯗ ꯑꯗꯨꯒ ꯑꯃꯅ ꯃꯩꯇꯩ ꯃꯌꯦꯛꯇ ꯕꯦꯡꯒꯂꯤꯗꯤ ꯕꯦꯡꯒꯜ ꯕꯦꯡꯒꯣꯜꯒꯤ ꯂꯣꯟꯅꯤꯅ ꯑꯗꯣꯝꯂꯣꯝꯗꯁꯨ ꯏꯕ ꯌꯥꯏ ꯑꯗꯨꯒ ꯃꯩꯇꯩ ꯃꯌꯦꯛ ꯍꯥꯏꯕꯁꯤꯗꯤ ꯌꯥꯝ ꯌꯨꯅꯤꯛ ꯑꯣꯏꯕ ꯑꯩꯈꯣꯏꯒꯤ ꯃꯩꯇꯩꯈꯛꯇꯅ ꯈꯪꯖꯕ ꯂꯦꯡ ꯂꯣꯟꯅꯤꯀꯣ ꯑꯗꯒꯤ ꯑꯇꯩꯒꯤ ꯃꯐꯝ ꯑꯝꯇꯗ ꯐꯪꯂꯔꯣꯏꯗꯕ ꯍꯥꯏꯗꯤ ꯖꯁ ꯌꯨꯅꯤꯛ ꯍꯥꯏꯁꯤꯗ ꯂꯣꯏ ꯌꯥꯎꯔꯦꯀꯣ ꯂꯣꯟꯅꯦ ꯑꯗꯨꯗꯒꯤ ꯃꯇꯝ ꯀꯨꯏꯅ ꯃꯥꯡꯂꯨꯔꯕꯅꯦ ꯃꯩꯇꯩ ꯃꯌꯦꯛꯁꯤꯁꯨ ꯑꯗꯣ ꯆꯍꯤ ꯈꯔꯒꯤ ꯃꯃꯥꯡꯗ ꯑꯃꯨꯛ ꯔꯤꯁꯇꯣꯔ ꯇꯧꯕ ꯉꯝꯖꯔꯦ ꯃꯩꯇꯩꯂꯣꯟꯁꯤꯁꯨ ꯑꯗꯨꯅ ꯃꯩꯇꯩ ꯃꯆꯥ ꯑꯃ ꯑꯣꯏꯅ ꯃꯅꯤꯄꯨꯔꯤ ꯂꯣꯟꯁꯦ ꯑꯗꯨꯛꯀꯤ ꯃꯇꯤꯛ ꯁꯧꯒꯠꯆꯅꯤꯡꯉꯤ ꯑꯗꯨꯒ ꯑꯆꯧꯕ ꯄ꯭ꯂꯦꯠꯐꯣꯔꯝ ꯑꯃꯗꯁꯨ ꯃꯅꯤꯄꯨꯔ ꯂꯦꯡꯒ꯭ꯋꯦꯖꯁꯦ ꯑꯣꯜ ꯑꯣꯕꯔ ꯏꯟꯗ꯭ꯌꯥꯁꯨ ꯈꯪꯍꯟꯅꯤꯡꯉꯤ ꯍꯥꯏꯅ ꯊꯝꯖꯒꯦ